ꯑꯩꯅ ꯑꯩꯈꯣꯏꯒꯤ ꯏꯪꯈꯣꯜꯗ ꯒꯝꯂꯥ ꯑꯣꯏꯅ ꯖꯨꯔꯥ ꯂꯩ ꯄꯥꯝꯕꯤ ꯊꯥꯏ ꯂꯩ ꯁꯥꯠꯄꯁꯨ ꯊꯥꯏ ꯂꯩ ꯁꯥꯠꯇꯕꯤ ꯃꯅꯥ ꯑꯣꯏꯕꯤꯁꯨ ꯊꯥꯏ ꯀꯦꯛꯇꯁꯁꯨ ꯊꯥꯏ ꯍꯩꯅꯧ ꯄꯥꯝꯕꯤ ꯆꯝꯄ꯭ꯔꯥ ꯄꯥꯝꯕꯤ ꯀꯣꯝꯂꯥ ꯄꯥꯝꯕꯤ ꯂꯩ ꯃꯈꯜ ꯌꯥꯝꯃꯤ ꯑꯦꯄ꯭ꯔꯤꯜ ꯐꯨꯜ ꯍꯥꯏꯅꯁꯨ ꯂꯩ ꯑꯉꯥꯡꯕ ꯐꯖꯕ ꯁꯥꯠꯂꯤ